ꯃꯥꯂꯦꯝꯒꯤ ꯃꯐꯝ ꯑꯃꯍꯦꯛꯇꯥꯗ ꯑꯩꯅ ꯀꯩꯒꯨꯝꯕ ꯆꯠꯄꯒꯤ ꯆꯥꯟꯁ ꯐꯪꯕ ꯇꯔꯒꯗꯤ ꯑꯩ ꯑꯍꯥꯟꯕꯗ ꯖꯄꯥꯟ ꯆꯠꯀꯅꯤ ꯑꯩꯅ ꯖꯄꯥꯟ ꯆꯠꯄꯒꯤ ꯃꯔꯝꯗꯤ ꯖꯄꯥꯁꯦ ꯑꯏꯂꯦꯟ ꯑꯃ ꯑꯣꯏꯔꯒ ꯌꯥꯝꯅ ꯐꯖꯕ ꯃꯣꯏꯒꯤ ꯕ꯭ꯌꯨꯇꯤ ꯍꯥꯏꯕꯇꯔꯦ ꯁꯃꯨꯗ꯭ꯔ ꯀꯔꯤ ꯀꯔꯤ ꯕꯤꯆ ꯑꯃ ꯑꯃ ꯌꯥꯝ ꯐꯖꯕ ꯂꯩ ꯑꯗꯨꯒ ꯃꯣꯏꯒꯤ ꯖꯄꯥꯟꯒꯤ ꯑꯩꯈꯣꯏꯒꯤ ꯁꯤ ꯐꯨꯗ ꯁꯤ ꯐꯨꯗꯁꯤ ꯌꯥꯝ ꯍꯥꯎꯏꯅꯁꯨ ꯍꯥꯏ ꯃꯣꯏꯒꯤ ꯁꯤ ꯐꯨꯗꯁꯦ ꯑꯩ ꯆꯥꯅꯤꯡꯏ ꯑꯗꯣ ꯑꯩꯈꯣꯏꯒꯤ ꯁꯨꯁꯤꯒꯨꯝꯕ ꯁꯤ ꯐꯨꯗꯅ ꯁꯦꯝꯕ ꯄꯣꯠ ꯃꯌꯥꯝꯁꯦ ꯑꯗꯨꯒ ꯖꯄꯥꯟꯒꯤ ꯃꯣꯏꯒꯤ ꯀꯜꯆꯔ ꯃꯣꯏꯒꯤ ꯖꯄꯥꯟꯒꯤ ꯀꯜꯆꯔ ꯗ꯭ꯔꯦꯁ ꯃꯣꯏꯅ ꯇꯧꯊꯣꯔꯛꯄ ꯑꯩꯈꯣꯏꯒꯤ ꯃꯣꯏꯒꯤ ꯃꯁꯝ ꯃꯅꯥ ꯑꯃ ꯑꯃ ꯃꯣꯏꯒꯤ ꯄꯣꯞ ꯀꯜꯆꯔ ꯍꯥꯏꯒꯗ꯭ꯔ ꯀꯩꯅꯣ ꯌꯥꯝ ꯄꯥꯝꯃꯤ ꯌꯥꯝ ꯐꯖꯩ ꯃꯣꯏ ꯀꯜꯆꯔꯁꯦ ꯑꯗꯨꯒ ꯖꯄꯥꯟꯒꯤ ꯑꯩꯅ ꯌꯥꯝ ꯄꯥꯝꯕ ꯑꯃ ꯍꯥꯏꯔꯒꯗꯤ ꯃꯣꯏꯒꯤ ꯑꯩꯗꯤ ꯃꯣꯏꯒꯤ ꯑꯩꯦꯖꯨꯀꯦꯁꯟ ꯁꯤꯁꯇꯦꯝꯁꯦ ꯑꯉꯥꯡꯁꯤꯡꯁꯦ ꯁ꯭ꯀꯨꯜꯗꯒꯤ ꯍꯧꯅ ꯇꯥꯛꯄꯤꯑꯦꯕ ꯍꯥꯏꯕꯗꯤ ꯄꯨꯟꯁꯤꯁꯤꯗ ꯀꯔꯤ ꯇꯧꯒꯗꯕꯅꯣ ꯍꯥꯏꯕꯁꯦ ꯑꯩꯈꯣꯏ ꯁꯨꯃꯥꯏꯅ ꯁ꯭ꯀꯨꯜꯁꯤꯗ ꯆꯤꯟꯐꯥ ꯐꯍꯜꯂꯒ ꯄ꯭ꯔꯦꯛꯇꯤꯀꯜ ꯑꯣꯏꯅ ꯇꯧꯍꯜꯂꯒ ꯊꯥꯗꯣꯛꯄ ꯅꯠꯇꯕ ꯃꯣꯏ ꯁ꯭ꯀꯨꯜ ꯁꯤꯗꯩꯗꯗꯤ ꯄ꯭ꯔꯦꯛꯇꯤꯀꯜ ꯑꯩꯈꯣꯏꯅ ꯊꯕꯛꯁꯤ ꯇꯧꯍꯜꯂꯒ ꯇꯣꯏꯂꯦꯠ ꯁꯦꯡꯍꯕꯕꯨ ꯑꯣꯏꯔꯣ ꯑꯩꯈꯣꯏꯒꯤ ꯅꯥꯄꯤ ꯀꯛꯄꯕꯨ ꯑꯣꯏꯔꯣ ꯀꯣꯟ ꯐꯦꯡꯕꯕꯨ ꯑꯣꯏꯔꯣ ꯄ꯭ꯔꯦꯛꯇꯤꯀꯜꯂꯤ ꯇꯧꯍꯜꯂꯦ ꯃꯣꯏ ꯁ꯭ꯀꯨꯜꯁꯤꯗ ꯁ꯭ꯀꯨꯜ ꯁꯤꯁꯇꯦꯝꯁꯦ ꯑꯩꯅ ꯁꯨꯝ ꯎꯕ ꯃꯇꯝꯗ ꯑꯗꯨꯗꯒꯤꯗꯤ ꯃꯣꯏꯒꯤ ꯌꯨꯝ ꯀꯩ ꯁꯥꯔꯤꯕ ꯃꯑꯣꯡꯁꯦ ꯋꯥꯅꯒ ꯁꯥꯔ ꯅꯥꯟꯅ ꯋꯦꯜ ꯑꯣꯔꯒꯦꯅꯥꯏꯖ ꯅꯥꯟꯅꯒ ꯆꯧꯀ꯭ꯔꯤ ꯃꯆꯥ ꯑꯃꯗ ꯇꯦꯕꯜ ꯃꯆꯥ ꯑꯃꯗ ꯃꯈꯥꯗ ꯍꯤꯞꯄꯒ ꯇꯨꯝꯃꯒ ꯑꯩꯈꯣꯏꯒꯤ ꯇꯦꯕꯜ ꯑꯃꯁꯨ ꯊꯝꯅꯤ ꯀꯥ ꯃꯆꯥꯗꯨꯗ ꯀꯝꯄꯨꯇꯔꯁꯨ ꯊꯝꯅꯤ ꯂꯣꯏꯅ ꯋꯦꯜ ꯑꯣꯔꯒꯦꯅꯥꯏꯖ ꯑꯣꯏꯕ ꯃꯣꯏꯁꯦ ꯑꯗꯨꯒ ꯃꯣꯏꯒꯤ ꯄꯤꯄꯜ ꯃꯣꯏꯒꯤ ꯃꯤ ꯁꯤꯡꯁꯤ ꯌꯥꯝꯅ ꯃꯤ ꯇ꯭ꯔꯤꯠ ꯇꯧꯕꯗꯤ ꯌꯥꯝ ꯐꯖꯩ ꯃꯤꯁꯤ ꯐꯖꯅ ꯇ꯭꯭ꯔꯤꯠ ꯇꯧꯏ ꯃꯣꯏꯁꯤ ꯍꯥꯏꯕꯗꯤ ꯋꯥ ꯌꯥꯝ ꯀꯟꯅ ꯉꯥꯡꯗꯦ ꯑꯩꯅ ꯁꯨꯝ ꯎꯕꯗꯣ ꯍꯥꯏꯖꯕꯅꯤ ꯑꯗꯨꯒ ꯌꯥꯝ ꯐꯩ ꯃꯣꯏꯒꯤ ꯃꯤ ꯑꯗꯨꯒ ꯈꯣꯟꯗꯥꯁꯨ ꯐꯖꯩ ꯃꯤꯁꯦ ꯀꯃꯥꯏꯅ ꯇ꯭ꯔꯤꯠ ꯇꯧꯒꯅꯤ ꯅꯣꯂꯨꯛꯅꯅ ꯃꯤꯉꯣꯟꯗ ꯋꯥ ꯉꯥꯡꯕ ꯑꯗꯨꯗꯒꯤꯗꯤ ꯃꯣꯏꯒꯤ ꯌꯥꯝ ꯐꯖꯕ ꯑꯃ ꯍꯥꯏꯔꯒꯅ ꯃꯣꯏꯁꯦ ꯃꯇꯝ ꯌꯥꯝ ꯉꯥꯛꯅ ꯆꯠꯂꯦ ꯃꯣꯏꯅ ꯃꯇꯝꯁꯦ ꯃꯅꯤ ꯃꯇꯝꯁꯦ ꯄꯩꯁꯥ ꯑꯣꯏꯅ ꯃꯣꯏ ꯎꯏꯑꯦꯕ ꯃꯇꯝꯁꯤ ꯃꯣꯏꯅ ꯀꯃꯥꯏꯅ ꯁꯤꯖꯤꯟꯅꯁꯤꯒꯦ ꯃꯇꯝꯁꯦ ꯀꯃꯥꯏꯅ ꯃꯥꯡꯍꯜꯂꯣꯏꯁꯤꯒꯦꯁꯦ ꯈꯟꯕ ꯃꯇꯝꯗ ꯃꯣꯏꯁꯦ ꯌꯥꯝ ꯋꯥꯏꯑꯦꯕ ꯖꯄꯥꯟꯒꯤ ꯃꯤꯁꯤꯡꯁꯤ ꯑꯗꯨꯒꯤ ꯄꯣꯠꯇꯨꯃ ꯑꯩꯈꯣꯏꯒꯤ ꯃꯅꯤꯄꯨꯔꯗ ꯂꯩꯔꯤꯕ ꯏꯟꯗꯤꯌꯥꯗ ꯂꯩꯔꯤꯕ ꯑꯩꯈꯣꯏ ꯃꯤꯁꯤꯡꯁꯤꯅ ꯇꯝꯒꯗꯕꯅꯦꯕ ꯃꯣꯏ ꯖꯄꯥꯟ ꯃꯆꯥꯁꯤꯡꯁꯤꯗꯒꯤ ꯃꯣꯏꯅ ꯃꯇꯝ ꯉꯥꯛꯅ ꯆꯠꯄ ꯈꯨꯆꯠꯁꯦ ꯑꯗꯨꯒ ꯁꯤꯅꯤ ꯃꯣꯏꯒꯤ ꯖꯄꯥꯟꯒꯤ ꯑꯗꯨꯒ ꯀꯩꯅꯣꯁꯤ ꯃꯣꯏꯒꯤ ꯆꯦꯔꯤ ꯕ꯭ꯂꯣꯁꯝ ꯄ꯭ꯂꯥꯟ ꯍꯥꯏꯅ ꯑꯃ ꯂꯩꯑꯦ ꯑꯗꯨꯁꯨ ꯖꯄꯥꯟꯒꯤ ꯑꯗꯨ ꯌꯥꯝ ꯌꯦꯡꯅꯤꯡꯉꯦ ꯑꯗꯨꯒ ꯖꯄꯥꯟꯁꯤ ꯃꯣꯏꯒꯤ ꯋꯦꯗꯔꯁꯨ ꯅꯨꯡꯉꯥꯏ ꯑꯗꯨꯅ ꯑꯗꯨꯝ ꯖꯄꯥꯟꯁꯦ ꯑꯩ ꯀꯣꯏꯅꯤꯡꯏ ꯑꯩꯅ ꯑꯄꯥꯝꯕ ꯗꯦꯁꯇꯤꯅꯦꯁꯟ ꯑꯃ ꯑꯣꯏ